ꯍꯂꯣ ꯑꯥ ꯃꯥꯅꯦ ꯃꯥꯅꯦ ꯀꯔꯤ ꯑꯧ ꯉꯥꯁꯦ ꯈꯔꯗꯤ ꯂꯩ ꯀꯔꯝ ꯀꯔꯝꯕ ꯉꯥꯅꯣ ꯄꯥꯝꯃꯤꯁꯦ ꯑꯥ ꯍꯥꯏꯔ ꯃꯇꯨꯡꯗ ꯐꯥꯗꯣꯏꯅꯤ ꯀꯦ ꯖꯤꯁꯦ ꯁꯨꯝ ꯌꯦꯡꯕꯗ ꯀꯦ ꯖꯤ ꯃꯉꯥ ꯇꯔꯨꯛꯃꯨꯛꯇꯤ ꯑꯗꯨꯃꯥꯏꯅ ꯇꯥꯕꯗꯤ ꯂꯩꯗꯧ ꯃꯥꯜꯂꯤ ꯑꯥ ꯑꯥ ꯀꯦ ꯖꯤꯗ ꯆꯥꯝꯃꯉꯥ ꯌꯥꯡꯈꯩ ꯑꯗꯨꯃꯥꯏꯅ ꯂꯩ ꯎꯝ

ꯃꯣꯜ ꯑꯃ ꯑꯧ ꯌꯥꯅꯤ ꯌꯥꯅꯤ ꯑꯧ ꯌꯥꯏ ꯌꯥꯏ ꯃꯆꯤꯟꯖꯥꯛ ꯊꯥꯛꯄꯁꯨ ꯂꯩ ꯃꯆꯤꯟꯖꯥꯛ ꯊꯥꯛꯇꯕꯁꯨ ꯂꯩ ꯀꯔꯝꯕ ꯀꯩꯅꯣ ꯇꯧꯗꯣꯏꯅꯣ ꯁꯣꯝꯅ ꯁꯣꯝꯅ ꯂꯥꯛꯑꯒ ꯌꯦꯡꯉꯁꯤ ꯑꯗꯨꯗꯤ

ꯑꯥ ꯈꯦꯠꯅꯩꯌꯦ ꯑꯃꯅ ꯆꯥꯝꯃꯔꯤ ꯌꯥꯡꯈꯩꯅꯦꯕꯀꯣ ꯃꯆꯤꯟꯖꯥꯛ ꯊꯥꯛꯇꯕꯗꯣ ꯑꯗꯨꯒ ꯑꯃ ꯃꯆꯤꯟꯖꯥꯛ ꯊꯥꯛꯄꯗꯨꯅ ꯆꯥꯝꯃꯉꯥ ꯌꯥꯡꯈꯩꯅꯦꯕ ꯑꯗꯨꯗ ꯁꯣꯝꯅ ꯑꯄꯥꯝꯕꯗꯨ ꯑꯗꯨꯝ ꯂꯧꯕ ꯌꯥꯅꯤ ꯉꯥꯁꯦ ꯔꯧ ꯂꯩ ꯒ꯭ꯔꯥꯁ ꯀꯥꯞ ꯂꯩ ꯑꯗꯨꯗꯒꯤ ꯁꯤꯜꯚꯔ ꯂꯩ ꯑꯗꯨꯗꯒꯤ ꯁꯨꯝ ꯑꯇꯩꯁꯨ ꯑꯗꯨꯝ ꯂꯩꯗꯀꯣ ꯁꯣꯝꯅ ꯂꯥꯛꯄꯅ ꯌꯦꯡꯕꯅ ꯍꯦꯟꯅ ꯐꯗꯣꯏ ꯃꯥꯜꯂꯦ ꯑꯥ ꯉꯁꯤ ꯀꯩꯅꯣ ꯆꯥꯛꯎꯝꯕ ꯂꯩꯕꯅꯤꯅꯀꯣ ꯆꯥꯛꯎꯝꯕ ꯂꯩꯕꯅꯤꯅ ꯗꯥꯏꯔꯦꯛ ꯍꯥꯏꯔꯀꯥꯟꯗ ꯍꯥꯏꯗꯤ ꯅꯪꯅꯔꯣꯏꯗꯝꯅꯤꯅꯀꯣ ꯑꯗꯨꯝ ꯂꯥꯛꯑꯒ ꯐꯥꯕꯅ ꯈꯤꯇꯪ ꯊꯨꯗꯣꯏ ꯃꯥꯜꯂꯦ ꯑꯥ ꯑꯥ ꯑꯥ ꯍꯣꯏ ꯑꯩꯈꯣꯏꯁꯨ ꯉꯥ ꯌꯣꯟꯕꯅꯤꯅꯀꯣ ꯃꯤ ꯃꯥꯡꯗ ꯀꯩꯅꯣ ꯇꯧꯗ ꯗꯤꯂꯤꯕꯔꯤ ꯇꯧꯕꯁꯦ ꯂꯝ ꯂꯥꯞꯄꯗꯗꯤ ꯌꯥꯝ ꯄꯥꯛ ꯂꯥꯞꯄꯗꯗꯤ ꯇꯧꯗꯦꯕꯀꯣ ꯑꯗꯨ ꯁ꯭ꯋꯥꯏꯒꯨꯝꯕꯗ ꯂꯩꯔꯒꯗꯤ ꯇꯧꯋꯦ ꯑꯧ

ꯑꯧ ꯑꯗꯨꯁꯨ ꯌꯥꯅꯤ ꯑꯌꯨꯛ ꯅꯠꯇ꯭ꯔꯒ ꯑꯌꯨꯛꯀꯤ ꯄꯨꯡ ꯀꯩꯅꯣ ꯇꯔꯥ ꯅꯠꯇ꯭ꯔꯒ ꯅꯨꯡꯗꯤꯟ ꯄꯨꯡ ꯑꯍꯨꯝ ꯑꯗꯥꯏꯗ ꯑꯗꯥꯏꯗ ꯑꯣꯏꯅ ꯐꯥꯏ ꯑꯗꯨ ꯍꯣꯏ ꯑꯗꯨ ꯉꯥꯁꯤꯀꯣ ꯁꯣꯝꯅ ꯄꯥꯝꯃꯤꯗꯨ ꯀꯩꯅꯣꯗ ꯍꯥꯞꯄꯗꯣ ꯐ꯭ꯔꯤꯖꯇ ꯍꯥꯞꯄꯗꯣ ꯑꯣ ꯍꯣꯏ ꯍꯣꯏ ꯍꯥ ꯑꯥ ꯐ꯭ꯔꯦꯁꯁꯨ ꯂꯩꯅꯤ ꯍꯣꯏ ꯍꯣꯏ ꯍꯣꯏ ꯑꯧ